ꯑꯥ ꯒꯣꯃꯥ ꯗꯦꯕꯤ ꯁ꯭ꯀꯨꯜꯅꯤ ꯍꯥꯏꯕꯤꯔꯛꯑꯣ ꯑꯩꯈꯣꯏꯒꯤ ꯑꯦꯗꯃꯤꯁꯟꯒꯤ ꯄ꯭ꯔꯣꯁꯦꯁꯁꯤ ꯍꯧꯕ ꯍꯞꯇꯥ ꯐꯥꯒꯈ꯭ꯔꯦ ꯑꯦꯗꯃꯤꯁꯟ ꯐꯤꯁꯤ ꯀ꯭ꯂꯥꯁ ꯅꯔꯖꯔꯤꯗꯒꯤꯅ ꯀ꯭ꯂꯥꯁ ꯊ꯭ꯔꯤ ꯐꯥꯎꯒꯤꯅ ꯂꯤꯁꯤꯡ ꯑꯅꯤ ꯆꯥꯝꯃꯉꯥ ꯑꯗꯨꯃꯥꯏꯅ ꯂꯩ ꯑꯗꯨꯒ ꯊ꯭ꯔꯤꯗꯒꯤꯅ ꯐꯥꯏꯚ ꯐꯥꯎꯒꯤꯅ ꯑꯃꯨꯛ ꯂꯤꯁꯤꯡ ꯑꯍꯨꯝ ꯑꯗꯨꯒ ꯐꯥꯏꯚꯇꯒꯤꯅ ꯑꯩꯠ ꯐꯥꯎꯅ ꯂꯤꯁꯤꯡ ꯃꯔꯤ ꯑꯗꯨꯒ ꯅꯥꯏꯟꯒ ꯇꯦꯟꯒꯅ ꯑꯃꯨꯛ ꯂꯤꯁꯤꯡ ꯃꯉꯥ ꯑꯗꯨꯃꯥꯏꯅ ꯂꯩꯌꯦ ꯀ꯭ꯂꯥꯁ ꯀꯌꯥꯗ ꯃꯤꯡ ꯆꯟꯕꯒꯤ ꯑꯣꯏꯗꯣꯏꯅꯣ ꯀ꯭ꯂꯥꯁ ꯅꯥꯏꯟꯗ ꯑꯗꯨꯗꯤ ꯑꯦꯗꯃꯤꯁꯟ ꯐꯤ ꯂꯨꯄꯥ ꯂꯤꯁꯤꯡ ꯃꯉꯥ ꯑꯗꯨꯃꯥꯏꯅ ꯑꯣꯏꯔꯅꯤ ꯑꯗꯨꯒ ꯍꯥꯟꯅ ꯍꯥꯟꯅ ꯁ꯭ꯀꯨꯜ ꯍꯥꯟꯅꯒꯤ ꯁ꯭ꯀꯨꯜꯗꯣ ꯑꯗꯨꯗ ꯀꯩꯒꯨꯝꯕ ꯑꯉꯥꯡꯒꯤ ꯃꯥꯒꯤ ꯔꯦꯡꯗꯨꯅ ꯃꯥꯛꯇꯨꯅ ꯑꯦꯛꯁꯂꯦꯟ ꯃꯥꯛ ꯃꯌꯥꯝ ꯐꯪꯇꯥꯔꯒꯗꯤ ꯑꯗꯨꯒꯤ ꯑꯦꯗꯃꯤꯁꯟ ꯐꯤꯗꯣ ꯑꯩꯈꯣꯏꯅ ꯈꯔ ꯌꯦꯡꯕꯁꯨ ꯑꯗꯨꯃꯥꯏꯅ ꯂꯩ ꯑꯉꯥꯡꯁꯦ ꯀꯃꯥꯏꯅ ꯇꯧꯒꯦ ꯑꯥ ꯂꯥꯏꯔꯤꯛ ꯂꯥꯏꯁꯨ ꯍꯩꯕ ꯑꯉꯥꯡ ꯑꯣꯏ ꯇꯥꯔꯒꯗꯤ ꯑꯩꯈꯣꯏꯅ ꯁ꯭ꯀꯨꯜꯒꯤ ꯑꯦꯟꯇ꯭ꯔꯥꯟꯁ ꯇꯦꯁ ꯃꯆꯥ ꯑꯃ ꯊꯥꯔꯒ ꯃꯥ ꯑꯦꯗꯃꯤꯁꯟ ꯐꯤ ꯂꯧꯗꯕ ꯑꯗꯨꯃꯥꯏꯅ ꯑꯩꯈꯣꯏ ꯑꯗꯨꯝ ꯇꯧꯕ ꯑꯗꯨꯒꯤ ꯄꯣꯠ ꯄꯣꯂꯤꯁꯤꯗꯨꯁꯨ ꯑꯗꯨꯝ ꯂꯩꯌꯦꯕ ꯑꯩꯈꯣꯏꯒꯤ ꯁ꯭ꯀꯨꯜꯗ ꯑꯩꯈꯣꯏ ꯀꯣ ꯑꯦꯖꯨꯀꯦꯁꯟꯅꯦ ꯅꯨꯄꯤ ꯅꯨꯄꯥ ꯄꯨꯟꯅ ꯇꯝꯃꯦ

ꯕꯣꯔꯗꯤꯡ ꯂꯩꯌꯦ ꯑꯩꯈꯣꯏꯒꯤ ꯅꯨꯄꯤꯒꯤ ꯅꯨꯄꯤꯃꯆꯥꯒꯤ ꯇꯣꯉꯥꯟꯅ ꯅꯨꯄꯥꯃꯆꯥꯒꯤ ꯇꯣꯉꯥꯟꯅ ꯑꯩꯈꯣꯏꯒꯤ ꯁ꯭ꯀꯨꯜꯗꯣ ꯍꯥꯟꯅ ꯂꯥꯛꯄꯤꯔꯝꯃꯕꯣ ꯑꯣ ꯑꯣ ꯂꯥꯛꯑꯗꯤ ꯈꯪꯅꯤ ꯑꯩꯈꯣꯏ ꯁ꯭ꯀꯨꯜꯒꯤ ꯌꯦꯠꯊꯪꯕ ꯔꯣꯝꯗꯅ ꯅꯨꯄꯥ ꯃꯆꯥꯒꯤ ꯍꯣꯁꯇꯦꯜ ꯊꯝꯃꯦ ꯑꯗꯨꯒ ꯑꯣꯏꯊꯪꯕꯁꯤꯗꯅ ꯅꯨꯄꯤ ꯃꯆꯥꯒꯤ ꯑꯗꯣ ꯖꯒꯥꯗꯣ ꯂꯥꯞꯄꯅꯤꯅ ꯃꯣꯏ ꯑꯗꯨꯝ ꯊꯦꯡꯅꯗꯦ ꯎꯅꯗꯦ ꯍꯥꯏ ꯇꯥꯔꯦ

ꯄꯨꯡ ꯃꯥꯄꯟ ꯃꯈꯥꯏꯗꯒꯤꯅ ꯑꯍꯨꯝ ꯃꯈꯥꯏ ꯐꯥꯎꯕ

ꯎꯝ ꯍꯣꯏ ꯍꯣꯏ ꯐꯣꯟꯗ ꯁꯥꯟꯅꯕꯁꯤꯗꯤ ꯑꯃꯨꯛ ꯃꯄꯨꯡ ꯐꯥꯗꯕꯅꯤꯅ ꯁ꯭ꯀꯨꯜꯗ ꯑꯣꯏꯅ ꯂꯥꯛꯄꯤꯌꯣ ꯑꯗꯨꯗꯤ ꯁ꯭ꯀꯨꯜ ꯑꯋꯥꯔꯗ ꯄꯨꯡ ꯃꯥꯄꯟ ꯃꯥꯄꯟꯗꯒꯤ ꯑꯗꯨꯝ ꯂꯥꯛꯑꯒ ꯑꯩꯈꯣꯏꯒꯤ ꯄꯨꯡ ꯑꯍꯨꯝ ꯐꯥꯎꯗ ꯎꯝ ꯍꯣꯏ ꯍꯣꯏ ꯎꯝ ꯊꯝꯃꯦ ꯊꯝꯃꯦ